ꯄꯨꯟꯁꯤꯗ ꯑꯩꯅ ꯈ꯭ꯋꯥꯏꯗꯒꯤ ꯃꯒꯨꯜ ꯂꯩ ꯈꯟꯕꯁꯤ ꯑꯩꯒꯤ ꯋꯥꯉꯥꯡ ꯁꯥꯉꯥꯡ ꯂꯝꯆꯠ ꯁꯥꯖꯠ ꯍꯥꯏꯖꯅꯤꯡꯉꯤ ꯃꯔꯝꯗꯤ ꯃꯤꯑꯣꯏꯕꯅ ꯂꯝꯆꯠ ꯁꯥꯖꯠꯄꯨ ꯐꯖꯗ꯭ꯔꯕꯗꯤ ꯆꯅꯐꯝ ꯂꯩꯇꯦ ꯍꯥꯏꯅꯔꯤꯕꯅꯤ ꯑꯍꯟꯒꯤ ꯄꯥꯎꯔꯧꯗ ꯂꯝꯆꯠꯅꯕꯨ ꯐꯠꯇ꯭ꯔꯕꯗꯤ ꯐꯅ ꯌꯥꯝꯅ ꯃꯁꯛ ꯐꯖꯁꯅꯨ ꯂꯥꯏꯔꯤꯛ ꯍꯩꯁꯅꯨ ꯏꯅꯥꯛ ꯈꯨꯟꯁꯅꯨ ꯃꯤꯅ ꯅꯨꯡꯁꯤꯕꯤꯔꯣꯏ ꯑꯃꯗꯤ ꯆꯅꯐꯝ ꯂꯩꯔꯣꯏ ꯍꯥꯏꯅꯔꯤꯕꯅꯤ ꯃꯤꯑꯣꯏꯕꯅ ꯁꯪꯒ ꯐꯠꯇꯕ ꯇꯤꯟꯅꯔꯨꯕꯗꯒꯤ ꯃꯤꯑꯣꯏꯕꯒꯤ ꯂꯝꯆꯠ ꯁꯥꯖꯠ ꯑꯃꯗꯤ ꯋꯥꯉꯥꯡ ꯁꯉꯥꯡ ꯍꯣꯡꯂꯛꯄꯒꯤ ꯑꯃꯗꯤ ꯆꯥꯍꯩꯗꯕ ꯆꯤꯟꯖꯥꯛ ꯀꯌꯥ ꯑꯃ ꯆꯥꯔꯛꯀꯅꯤ ꯊꯛꯁꯤ ꯈꯥꯁꯤ ꯅꯥꯏꯔꯛꯂꯣꯏ ꯑꯃꯗꯤ ꯃꯤꯅꯨꯡꯁꯤ ꯐꯥꯎꯔꯛꯂꯣꯏ ꯃꯔꯝ ꯑꯁꯤꯅ ꯃꯤꯑꯣꯏꯕꯒꯤ ꯄꯨꯟꯁꯤꯗ ꯋꯥꯉꯥꯡ ꯁꯉꯥꯡ ꯂꯝꯆꯠ ꯁꯖꯠ ꯍꯥꯏꯕꯁꯤ ꯃꯔꯨ ꯌꯥꯝꯅ ꯑꯣꯏ